ꯍꯥꯎ ꯅꯨꯡꯉꯥꯏꯔꯤꯕꯣ ꯅꯨꯡꯉꯥꯏꯔꯤ ꯑꯩꯁꯨ ꯉꯁꯤꯔꯣ ꯀꯥꯡꯁꯣꯏ ꯆꯥꯏꯌꯦ ꯈꯥꯃꯦꯟ ꯑꯁꯤꯟꯕꯒ ꯑꯥꯜꯂꯨꯒ ꯀꯥꯡꯁꯣꯏ ꯑꯃ ꯇꯧꯔꯦ ꯑꯗꯨꯒ ꯃꯣꯔꯣꯛ ꯃꯦꯠꯂꯦ ꯑꯗꯒꯤ ꯄꯥꯐꯣꯔ ꯑꯃꯒ ꯇꯥꯎꯔꯦ ꯅꯪꯗꯤ ꯏꯔꯣꯟꯕꯒ ꯀꯥꯡꯉꯧꯒ

ꯅꯨꯡꯉꯥꯏꯔꯤꯌꯦ ꯑꯝꯇꯪ ꯊꯦꯡꯅꯁꯤꯗꯅ ꯀꯥꯏꯗ ꯊꯦꯡꯅꯁꯤꯒꯦ ꯀꯔꯤ ꯁꯤꯃꯥ ꯀꯥꯞꯄꯤꯒꯦ ꯍꯧꯖꯤꯛ ꯑꯥ ꯗꯦꯠ ꯀꯌꯥꯗ ꯌꯦꯡꯉꯨꯁꯤꯅꯦ ꯊꯦꯡꯅꯁꯤꯅꯦ ꯁꯟꯗꯦ ꯅꯨꯃꯤꯠꯇ ꯑꯣꯏꯅ ꯆꯧꯁꯦ ꯎꯝ ꯆꯧꯁꯤ ꯑꯉꯥꯡꯒꯩꯗꯤ ꯁ꯭ꯀꯨꯜ ꯀꯥꯕ꯭ꯔꯣ ꯀꯃꯥꯏꯅ ꯇꯧꯒꯦ ꯆꯠꯂꯤꯕꯣ ꯎꯝ ꯑꯩꯒꯤꯗꯤ ꯀ꯭ꯂꯥꯁ ꯐꯥꯏꯚ ꯑꯉꯥꯡ ꯑꯃ ꯈꯛꯇꯅꯤ ꯑꯣ ꯆꯞ ꯃꯥꯟꯅꯔꯦꯅꯦ ꯑꯗꯨꯗꯤ ꯏꯆꯥꯅꯨꯄꯤꯒ ꯀꯤꯗ ꯑꯦꯔꯦꯅꯥꯗ ꯇꯝꯃꯦ ꯈꯨꯔꯥꯏꯒꯤ ꯑꯩꯈꯣꯏꯗꯤ ꯖꯦꯁꯃꯤꯟ ꯑꯣ ꯃꯥꯟꯅꯗ꯭ꯔꯦ ꯑꯗꯨꯗꯤ ꯁꯦꯛꯁꯟꯗꯤ ꯎꯝ ꯁꯥꯏꯀꯜꯗ ꯆꯠꯂꯦ ꯏꯆꯥ ꯅꯨꯄꯤꯗꯤ ꯅꯛꯄꯅꯤꯅ ꯑꯣ ꯐꯩꯌꯦ ꯎꯗ ꯀꯨꯏꯔꯦꯅꯦꯀꯣ ꯊꯥꯏꯅꯒꯤ ꯅꯨꯡꯉꯥꯏꯕꯗꯣ ꯑꯉꯥꯡ ꯑꯣꯏꯔꯤ ꯉꯥꯏꯒꯤ

ꯁꯤꯡꯖꯨꯒ ꯆꯥꯕꯗꯣ ꯀꯨꯞꯁꯨꯒ ꯆꯥꯕꯗꯣ ꯅꯤꯡꯖꯪꯉꯛꯇ꯭ꯔꯣ ꯇꯣꯡꯕ ꯎꯝ

ꯍꯧꯖꯤꯛ ꯀꯩꯗꯧꯔꯤꯒꯦ ꯀꯔꯤ ꯍꯣꯠꯅꯔꯤꯒꯦ ꯎꯝ ꯑꯩꯗꯤ ꯍꯣꯇꯦꯟ ꯑꯃ ꯌꯥꯎꯔꯤꯅꯦ ꯏꯁꯇꯔꯤꯠ ꯐꯨꯗ ꯑꯥ ꯆꯤꯀꯟ ꯃꯐꯩ ꯑꯇꯥꯎꯕꯅꯦ ꯑꯗꯒꯤ ꯂꯣꯂꯤꯄꯣꯞ ꯑꯗꯒꯤ ꯄꯤꯛ ꯑꯇꯥꯎꯕ ꯑꯗꯒꯤ ꯃꯣꯃꯣ ꯑꯗꯒꯤ ꯆꯤꯀꯟ ꯁꯃꯣꯁꯥ ꯌꯥꯝ ꯌꯥꯝꯃꯦ ꯑꯗꯒꯤ ꯀꯩꯅꯣ ꯆꯥ ꯀꯣꯐꯤ ꯀꯔꯤ ꯀꯔꯥꯁꯨ ꯊꯝꯃꯦꯕꯀꯣ ꯑꯗꯨꯒ ꯀꯩꯅꯣ ꯈꯖꯤꯡꯗꯣ ꯈꯖꯤꯡꯗꯣ ꯈꯖꯤꯡ ꯑꯆꯧꯕꯗꯣ ꯑꯗꯨꯁꯨ ꯈꯖꯤꯡ ꯑꯇꯥꯎꯕꯗꯨꯁꯨ ꯀꯩꯅꯣ ꯇꯧꯏ ꯎꯝ ꯈꯖꯤꯡ ꯑꯇꯥꯎꯕꯗꯨꯁꯨꯅꯦ ꯊꯝꯃꯦ ꯌꯥꯝ ꯁꯤꯠꯂꯦ ꯈꯖꯤꯡ ꯑꯇꯥꯎꯕꯗꯣ ꯏꯁꯥꯒꯤ ꯅꯠꯇꯦꯗ ꯑꯩꯈꯣꯏ ꯏꯕꯣꯛꯇꯣ ꯑꯩꯈꯣꯏ ꯏꯃꯥꯒꯤ ꯃꯅꯦꯅꯦꯕꯀꯣ ꯑꯩꯈꯣꯏ ꯏꯃꯥꯒꯤ ꯃꯅꯦ ꯃꯌꯨꯝ ꯄꯥꯟꯗꯕ ꯑꯃ ꯂꯩꯌꯦꯕ ꯑꯇꯣꯝꯕꯤ ꯂꯩꯁꯥꯕꯤ ꯃꯥ ꯅꯨꯄꯥ ꯁꯥꯕꯤꯅꯦꯕ ꯃꯥꯒꯤꯗ ꯌꯥꯎꯕ ꯍꯥꯏꯇꯔꯦ ꯑꯩꯈꯣꯏ ꯏꯅꯥꯎ ꯅꯨꯄꯥꯒ ꯑꯩꯒ ꯅꯣꯡꯃꯗ ꯆꯍꯨꯝ ꯌꯥꯡꯈꯩ ꯁꯥꯏꯌꯦ ꯆꯥꯃꯔꯤ ꯁꯥꯕꯁꯨ ꯌꯥꯎꯏ ꯃꯔꯛꯇ ꯌꯥꯝ ꯋꯥꯔ ꯀꯥꯟꯗ ꯑꯗꯨꯃꯥꯏꯅ ꯇꯧꯏ ꯌꯦꯟꯒꯤ ꯃꯐꯩꯗꯨꯅ ꯀꯩꯅꯣ ꯄꯤꯌꯦ ꯆꯥꯝꯃ ꯄꯤꯌꯦ ꯑꯥ ꯆꯥꯎꯕꯅꯦ ꯑꯗꯨꯒ ꯂꯣꯂꯤꯄꯣꯞꯇꯣ ꯂꯣꯂꯤꯄꯣꯞꯇꯨꯅ ꯂꯨꯄꯥ ꯅꯤꯐꯨ ꯄꯤ ꯑꯃꯗ ꯂꯥꯛꯑꯣ ꯂꯥꯛꯑꯣ ꯁꯟꯗꯦꯒꯨꯝꯕꯗ ꯅꯆꯥꯒꯩ ꯄꯨꯔ ꯂꯥꯛꯑꯣ ꯑꯩꯅꯁꯨ ꯈꯔ ꯑꯣꯐꯔ ꯇꯧꯊꯣꯛꯀꯅꯤꯗ ꯑꯩꯅ ꯑꯣꯐꯔ ꯇꯧꯕꯗ ꯀꯔꯤꯝ ꯍꯥꯏꯔꯣꯏꯗ ꯀꯅꯥꯝꯇꯅ ꯎꯝ ꯎꯝ ꯑꯦꯝ ꯕꯤ ꯁꯤ ꯃꯃꯥꯡꯒꯤꯗꯣ ꯑꯗꯥꯏꯗ

ꯃꯃꯤꯡꯕꯨꯗꯤ ꯊꯣꯟꯗꯦꯗ ꯄꯔꯦꯡ ꯂꯣꯏꯃꯛ ꯐꯝꯕꯅꯤꯅꯅꯦ ꯊꯥꯔꯒ ꯃꯃꯤꯡꯗꯤ ꯊꯣꯟꯗꯦ ꯏꯁꯇꯔꯤꯠ ꯐꯨꯗ ꯑꯣꯏꯕꯅꯦꯕ ꯍꯣꯏ ꯍꯥꯡꯏ

ꯂꯩꯊꯣꯛꯇꯣꯏꯅꯤ ꯅꯪꯁꯨ ꯂꯩꯎ ꯑꯦ ꯅꯣꯡꯃ ꯆꯥꯛ ꯆꯔꯥ ꯑꯃ ꯆꯥꯃꯤꯟꯅꯔ ꯂꯣꯏꯔꯦꯗ ꯑꯉꯥꯡꯒꯩꯒ ꯇꯧꯔꯒ ꯄꯨꯂꯞ ꯆꯥꯁꯤ ꯑꯣꯛ ꯑꯣꯛ ꯌꯥꯝ ꯆꯥꯅꯤꯡ ꯂꯩꯔꯝꯅꯤ ꯑꯩꯁꯨ ꯑꯣꯛꯇꯤ ꯑꯗꯨꯝ ꯄꯥꯝꯏ ꯑꯣꯛ ꯃꯥꯜꯂꯤꯁꯦ ꯑꯗꯨꯒꯤꯅꯤ

ꯄꯨꯡ ꯃꯔꯤ ꯇꯥꯗ꯭ꯔꯤꯌꯦ ꯑꯍꯨꯝꯒ ꯃꯤꯅꯤꯠ ꯐꯣꯔꯇꯤ ꯁꯕꯦꯟ ꯆꯠꯂꯦ ꯑꯣ ꯄꯨꯡꯅꯦ ꯑꯥ ꯃꯤꯅꯤꯠꯅꯦ ꯇꯔꯨꯛꯀ ꯊꯥꯔꯇꯤ ꯊ꯭ꯔꯤ ꯆꯠꯂꯦ ꯁꯥꯟꯅꯒꯤꯁꯤ ꯀꯩꯅꯣ ꯈꯔ ꯀꯨꯏꯅ ꯅꯣꯡ ꯐꯥꯗꯣꯛ ꯁꯥꯟꯅꯕꯕꯨ ꯅꯨꯡꯇꯤꯒꯤꯁꯨ ꯅꯠꯇꯕꯁꯤꯕꯨ ꯅꯣꯏꯗꯤ ꯑꯅꯥ ꯑꯌꯦꯛ ꯌꯥꯎꯗ꯭ꯔꯣ ꯑꯝꯇ

ꯌꯥꯎꯗꯦ ꯑꯩꯈꯣꯏ ꯅꯨꯄꯥꯔꯣ ꯃꯥꯁꯨ ꯊꯕꯛ ꯁꯨꯕ ꯆꯠꯂꯤ ꯅꯪꯗꯤ ꯀꯔꯤꯝ ꯇꯧꯗꯦ ꯌꯨꯝꯗ

ꯑꯣ ꯁꯥꯃꯟꯗꯅ ꯂꯩꯕꯝ ꯆꯥꯕꯝ ꯈꯪꯗ꯭ꯔꯦꯗ ꯑꯩ ꯁꯥꯃꯟꯗꯅ ꯐꯤꯒ ꯑꯝꯇ ꯁꯨꯗꯦ ꯍꯥꯏꯕ ꯑꯌꯨꯛꯇ ꯐꯤ ꯃꯌꯥꯝ ꯂꯩꯔꯤꯕꯅꯤ ꯄꯩꯒꯩ ꯁꯨꯗꯦꯕ ꯑꯩ ꯑꯣ ꯑꯩꯁꯨ ꯁꯨꯗꯦꯅꯦ ꯎꯝ ꯗꯦꯠ ꯑꯩꯠꯇꯒꯤ ꯄꯩꯈꯥ ꯍꯧꯗꯣꯏꯅꯦ ꯑꯁ ꯍꯩꯇꯦꯗ ꯂꯥꯏꯔꯤꯛ ꯍꯩꯇꯕꯅ ꯂꯣꯏꯔꯦꯗ ꯊꯥꯏꯅꯗꯤ ꯑꯉꯥꯡ ꯑꯣꯏꯔꯤꯉꯩꯗꯗꯤ ꯌꯥꯝ ꯍꯩꯔꯝꯕꯅꯦꯕ ꯍꯧꯖꯤꯛꯇꯤꯅꯦ ꯍꯩꯇꯕꯗ ꯂꯣꯏꯔꯦ

ꯂꯥꯏꯔꯤꯛ ꯄꯥꯎ ꯌꯥꯗꯤꯌꯦ ꯎꯝ ꯈꯪꯗꯦꯗ ꯇꯧꯔꯤꯁꯦ ꯐꯖꯩꯔꯥ ꯊꯤꯔꯤꯔꯥ ꯈꯪꯗꯦꯗ ꯃꯤꯅꯕꯨꯗꯤ ꯃꯁꯛ ꯐꯖꯩ ꯐꯖꯩ ꯃꯁꯛ ꯅꯨꯡꯁꯤꯀ ꯍꯥꯏ ꯈꯪꯗꯦꯗ ꯑꯩꯕꯨ ꯐꯖꯕ꯭ꯔꯣꯅꯦ ꯏꯁ ꯅꯪ ꯎꯔꯕꯣ ꯍꯥꯏꯁꯦ ꯎꯏꯅꯦ ꯑꯣ ꯀꯥꯎꯏꯅꯦ

ꯋꯥꯔꯤꯒꯗꯤ ꯀꯥꯎꯊꯣꯛꯎꯔꯦ ꯑꯍꯟ ꯑꯣꯏꯔꯛꯄꯁꯤꯗꯤ ꯂꯣꯏ ꯀꯥꯎꯔꯦꯗ ꯀꯥꯏꯗꯒꯤ ꯑꯍꯟ ꯑꯣꯏꯔꯛꯄꯁꯦ ꯐꯖꯕꯝ ꯂꯩꯇꯦ ꯅꯠꯇ꯭ꯔꯅꯦ ꯎꯝ ꯍꯥ ꯍꯣꯏ ꯂꯥꯡꯉꯦ

ꯊꯝꯃꯒꯦ ꯊꯝꯃꯒꯦ ꯑꯗꯨꯗꯤ